ꯖꯤꯂꯥ ꯑꯁꯤꯗ ꯑꯏꯪ ꯑꯁꯥꯒꯤ ꯐꯤꯚꯝ ꯍꯥꯏꯔꯒꯗꯤ ꯀꯥꯂꯦꯟ ꯊꯥꯗ ꯃꯁꯥꯒꯤ ꯁꯥꯒꯗꯕ ꯆꯥꯡ ꯑꯃ ꯑꯗꯨꯗꯒꯤ ꯍꯦꯟꯅ ꯍꯦꯟꯅ ꯌꯥꯝꯅ ꯁꯥꯕ ꯑꯗꯩꯗꯤ ꯅꯤꯡꯊꯝ ꯊꯥꯗꯅ ꯏꯪꯒꯗꯕꯁꯦ ꯅꯣꯕꯦꯝꯕꯔ ꯑꯣꯛꯇꯣꯕꯔ ꯁ꯭ꯋꯥꯏꯗꯒꯤ ꯏꯪꯕ ꯍꯧꯒꯗꯕꯁꯦ ꯏꯪꯗꯕ ꯗꯤꯁꯝꯕꯔꯗꯒꯤꯀ ꯍꯦꯛꯇ ꯏꯪꯁꯤꯜꯂꯛꯄ ꯑꯗꯨꯒ ꯊꯥ ꯑꯃꯃꯨꯛꯇꯪꯒ ꯏꯪꯉꯒ ꯑꯃꯨꯛ ꯁꯥꯒꯠꯂꯛꯄ ꯀꯩꯅꯣ ꯌꯥꯝꯅ ꯑꯝꯇ ꯆꯥꯟꯅꯗꯕꯁꯦ ꯁꯤꯖꯟꯁꯤꯡꯁꯦ ꯆꯦꯟꯖ ꯌꯥꯝ ꯇꯧꯕ ꯃꯤꯁꯤꯡꯅ ꯎ ꯋꯥ ꯀꯛꯊꯠꯄ ꯑꯗꯩꯗꯤ ꯄꯣꯂꯨꯁꯟꯒꯨꯝꯕ ꯌꯥꯝ ꯊꯣꯛꯄ ꯁꯤꯁꯤꯅ ꯃꯔꯝ ꯑꯣꯏꯔꯒ ꯍꯧꯖꯤꯛꯀꯥꯟꯁꯦ ꯁꯤꯖꯟꯁꯤꯡꯁꯦ ꯐꯖꯅ ꯑꯝꯇ ꯂꯩꯇ꯭ꯔꯦ